ꯑꯩꯈꯣꯏꯅ ꯂꯧꯎ ꯁꯤꯡꯎꯕꯁꯦ ꯍꯥꯟꯅꯗꯤ ꯑꯩꯈꯣꯏ ꯊꯥꯏꯅꯗꯗꯤ ꯁꯟꯅ ꯁꯟꯄꯣꯠ ꯈꯣꯏꯔꯅꯤ ꯑꯗꯨꯒ ꯌꯣꯝꯄꯥꯛ ꯇꯧꯔꯒ ꯂꯧꯔꯤ ꯇꯥꯈꯠꯂꯒ ꯐꯖꯅ ꯑꯗꯨꯃꯥꯏꯅ ꯑꯩꯈꯣꯏꯅ ꯎꯅꯔꯝꯃꯦ ꯑꯗꯣ ꯍꯧꯖꯤꯛꯀꯤ ꯃꯇꯝꯗ ꯆꯥꯎꯈꯠꯂꯛꯑꯕꯅꯤꯅ ꯇꯦꯛꯇꯔ ꯊꯣꯛꯂꯛꯑꯦ ꯑꯗꯒꯤ ꯑꯩꯈꯣꯏꯒꯤ ꯂꯧ ꯈꯥꯎꯅꯕ ꯃꯦꯆꯤꯟ ꯑꯗꯒꯤ ꯂꯧ ꯌꯩꯅꯕ ꯃꯦꯆꯤꯟ ꯊꯣꯛꯂꯛꯑꯦ ꯁꯨꯃꯥꯏꯅ ꯊꯣꯛꯂꯛꯈ꯭ꯔꯦ ꯑꯗꯨꯅ ꯌꯥꯝꯅ ꯅꯨꯡꯉꯥꯏꯕ ꯀꯩꯅꯣꯝꯃ ꯑꯣꯏꯈ꯭ꯔꯦ ꯑꯗꯨꯒ ꯁꯤꯒꯤ ꯃꯇꯨꯡꯗꯅ ꯑꯩꯈꯣꯏꯅ ꯍꯥꯏꯕꯗꯤ ꯏ ꯄꯥꯎꯒꯤ ꯍꯥꯟꯅꯗꯤ ꯑꯩꯈꯣꯏ ꯅꯤꯎꯁꯄꯦꯄꯔꯗ ꯑꯩꯈꯣꯏꯒꯤ ꯈꯕꯔꯗ ꯀꯩꯗ ꯑꯗꯨꯝ ꯏ ꯄꯥꯎꯁꯦ ꯇꯧꯔꯝꯃꯦ ꯑꯗꯣ ꯍꯧꯖꯤꯛꯅ ꯏꯟꯇꯔꯅꯦꯠ ꯂꯥꯛꯈ꯭ꯔꯕꯅꯤꯅ ꯏꯟꯇꯔꯅꯦꯠꯀꯤ ꯈꯨꯠꯊꯥꯡꯗꯒꯤ ꯑꯩꯈꯣꯏꯅ ꯀꯩꯅꯣ ꯄꯥꯎ ꯏ ꯍꯧꯖꯤꯛ ꯍꯧꯖꯤꯛ ꯊꯣꯛꯄ ꯄꯥꯎ ꯏꯁꯦ ꯑꯗꯨꯝ ꯑꯩꯈꯣꯏꯅ ꯎꯕ ꯇꯥꯕ ꯐꯪꯉꯦ ꯍꯥꯏꯕꯗꯤ ꯀꯩꯅꯣꯗ ꯌꯨꯇꯨꯞ ꯀꯨꯝꯕ ꯑꯗꯒꯤ ꯀꯩꯗ ꯑꯗꯨꯝ ꯆꯪꯉꯀꯥꯟꯗ ꯑꯗꯨꯝ ꯃꯥꯒꯤ ꯀꯩꯅꯣꯁꯦ ꯑꯗꯨꯝ ꯏ ꯄꯥꯎꯁꯦ ꯐꯪꯉꯦ ꯍꯥꯏꯇꯥꯔꯦ ꯈꯦꯠꯅꯕꯁꯦ ꯃꯌꯥꯝ ꯑꯩꯈꯣꯏꯒꯤ ꯍꯥꯟꯅꯒꯤ ꯀꯩꯅꯣꯒ ꯍꯧꯖꯤꯛꯀꯗꯤ ꯌꯥꯝꯅ ꯑꯍꯣꯡꯕ ꯌꯥꯝ ꯊꯤꯅ ꯂꯩꯔꯦ ꯍꯥꯏꯇꯥꯔꯦ